ꯃꯅꯤꯄꯨꯔꯁꯤ ꯌꯥꯝꯅ ꯐꯖꯕ ꯃꯐꯝꯅꯤ ꯃꯁꯤꯗ ꯆꯤꯡꯃꯤ ꯇꯝꯃꯤ ꯐꯨꯔꯨꯞ ꯀꯌꯥꯅ ꯄꯨꯟꯗꯨꯅ ꯈꯨꯟꯗꯥꯃꯤꯟꯅꯕ ꯂꯝꯅꯤ ꯂꯩꯔꯤꯕ ꯄ꯭ꯔꯖꯥꯁꯤꯡꯒꯤ ꯅꯣꯡꯃꯒꯤ ꯄꯨꯟꯁꯤ ꯃꯍꯤꯡ ꯑꯁꯤ ꯂꯧꯎ ꯁꯤꯡꯎꯕ ꯑꯃꯗꯤ ꯅꯣꯡꯃꯒꯤ ꯑꯐꯪ ꯑꯐꯪꯕ ꯁꯨꯗꯨꯅ ꯈꯨꯁꯨꯃꯟꯅ ꯍꯤꯡꯕ ꯑꯗꯨꯒꯨꯝꯂꯕ ꯄꯨꯟꯁꯤꯅ ꯑꯌꯥꯝꯕꯅꯤ ꯃꯅꯤꯄꯨꯔꯒꯤ ꯂꯩꯔꯤꯕ ꯆꯥꯎꯈꯠ ꯈꯣꯡꯊꯥꯡꯒꯤ ꯂꯝꯗ ꯉꯁꯤ ꯍꯥꯟꯅꯒꯤ ꯂꯩꯔꯝꯕ ꯐꯤꯕꯝ ꯑꯗꯨꯒ ꯌꯦꯡꯅꯔꯕꯗꯤ ꯌꯥꯝꯅ ꯐꯒꯠꯂꯛꯄ ꯑꯗꯨꯒꯨꯝꯕ ꯐꯤꯕꯝ ꯑꯁꯦ ꯑꯩꯈꯣꯏꯅ ꯎꯕ ꯐꯪꯏ ꯃꯅꯤꯄꯨꯔꯗ ꯉꯁꯤ ꯉꯁꯤ ꯑꯣꯏꯔꯛꯂꯤꯕ ꯆꯥꯎꯈꯠ ꯈꯣꯡꯊꯥꯡꯒꯤ ꯂꯝꯗ ꯃꯍꯩ ꯃꯁꯤꯡꯗ ꯌꯥꯝꯅ ꯐꯖꯕ ꯌꯥꯝꯅ ꯃꯤꯔꯛ ꯇꯤꯟꯕꯗ ꯃꯤꯃꯥꯡ ꯊꯣꯛꯄ ꯉꯝꯕ ꯑꯗꯨꯒꯨꯝꯂꯕ ꯑꯐꯕ ꯈꯣꯡꯖꯪ ꯆꯪꯁꯤꯟꯕ ꯉꯝꯂꯦ ꯍꯥꯏꯕꯒꯤ ꯈꯨꯗꯝ ꯆꯥꯡꯗꯝꯒ ꯂꯣꯏꯅꯅ ꯑꯩꯈꯣꯏꯅ ꯎꯕ ꯐꯪꯏ ꯃꯅꯤꯄꯨꯔꯗ ꯂꯩꯔꯤꯕ ꯃꯌꯥꯝꯁꯤꯡꯒꯤ ꯃꯔꯛꯇ ꯁꯥꯟꯅꯕꯒꯤ ꯈꯣꯡꯖꯪ ꯂꯣꯝꯗꯁꯨ ꯌꯥꯝꯅ ꯈꯨꯃꯥꯡ ꯆꯥꯎꯁꯜꯂꯛꯄꯒꯤ ꯑꯗꯨꯒꯨꯝꯕ ꯈꯨꯗꯝ ꯆꯥꯡꯗꯝ ꯑꯗꯨ ꯑꯩꯈꯣꯏꯅ ꯎꯕ ꯐꯪꯏ ꯀꯔꯤꯒꯨꯝꯕꯗ ꯃꯅꯤꯄꯨꯔꯗ ꯂꯩꯔꯤꯕ ꯃꯌꯥꯝꯁꯤꯡ ꯑꯁꯤ ꯑꯃꯒ ꯑꯃꯒ ꯈꯠꯅ ꯆꯩꯅꯕ ꯃꯁꯤ ꯌꯥꯎꯗꯕ ꯅꯠꯇꯦ ꯅꯣꯡꯃꯒꯤ ꯅꯠꯇ꯭ꯔꯒꯅ ꯐꯨꯔꯨꯞ ꯐꯨꯔꯨꯞꯀꯤ ꯑꯣꯏꯕ ꯏꯃꯨꯡ ꯃꯅꯨꯡꯒꯤ ꯑꯣꯏꯕ ꯀꯟꯐ꯭ꯂꯤꯛ ꯃꯌꯥꯝ ꯑꯃꯁꯨ ꯊꯣꯛꯇꯕ ꯅꯠꯇꯦ ꯇꯧꯏꯒꯨꯝꯕꯁꯨꯡ ꯃꯁꯤꯅ ꯑꯩꯈꯣꯏꯒꯤ ꯃꯅꯤꯄꯨꯔꯒꯤ ꯑꯄꯨꯟꯕꯒꯤ ꯁꯛꯇꯝ ꯑꯁꯤꯕꯨꯗꯤ ꯀꯥꯏꯍꯟꯕ ꯉꯝꯗꯦ ꯃꯅꯤꯄꯨꯔ ꯑꯁꯤꯗ ꯂꯩꯔꯤꯕ ꯃꯤꯆꯝꯁꯤꯡ ꯌꯥꯝꯅ ꯅꯨꯡꯁꯤ ꯆꯥꯟꯅꯅ ꯂꯩꯃꯤꯟꯅꯕꯒꯤ ꯁꯛꯐꯝꯁꯨ ꯑꯩꯈꯣꯏꯅ ꯇꯠꯇꯅ ꯎꯕ ꯐꯪꯏ ꯃꯁꯤ ꯑꯩꯈꯣꯏꯅ ꯅꯣꯡꯃ ꯅꯣꯡꯃꯒꯤ ꯑꯩꯈꯣꯏꯒꯤ ꯄꯨꯟꯁꯤ ꯃꯍꯤꯡ ꯑꯁꯤꯗ ꯑꯃꯒ ꯑꯃꯒ ꯅꯨꯡꯁꯤ ꯆꯥꯅꯅꯕꯒꯤ ꯁꯛꯐꯝ ꯑꯁꯤꯅ ꯀꯔꯤꯗ ꯀꯥꯟꯅꯕꯒꯦ ꯍꯥꯏꯔꯕꯗꯤ ꯏꯪꯅ ꯆꯤꯛꯅ ꯂꯩꯃꯤꯟꯅꯕ ꯐꯨꯔꯨꯞ ꯖꯥꯇꯤ ꯃꯥꯟꯅꯗ꯭ꯔꯕꯁꯨ ꯃꯌꯥꯝ ꯄꯨꯟꯅ ꯍꯤꯡꯃꯤꯟꯅꯕ ꯑꯁꯤꯒꯨꯝꯂꯕ ꯐꯖꯕ ꯑꯩꯈꯣꯏꯅ ꯃꯤꯅ ꯇꯝꯖꯅꯤꯡꯉꯥꯏ ꯑꯣꯏꯕ ꯁꯛꯐꯝ ꯑꯁꯤ ꯑꯩꯈꯣꯏꯅ ꯎꯠꯄ ꯉꯝꯃꯤ ꯃꯅꯤꯄꯨꯔꯒꯤ ꯁꯁꯇꯦꯅꯦꯕꯂꯤꯇꯤ ꯍꯥꯏꯔꯕꯗꯤ ꯄꯨꯟꯁꯤ ꯃꯍꯤꯡ ꯑꯁꯤꯗ ꯍꯥꯟꯅ ꯂꯩꯔꯝꯕ ꯏꯄꯥ ꯏꯄꯨꯁꯤꯡꯅ ꯂꯥꯏ ꯇꯤꯟ ꯀꯌꯥ ꯊꯥꯖꯗꯨꯅ ꯑꯃꯗꯤ ꯅꯣꯡꯃꯒꯤ ꯈꯨꯁꯨꯃꯟꯅ ꯆꯔꯥ ꯇꯥꯟꯗꯨꯅ ꯍꯤꯡꯂꯝꯕ ꯄꯨꯟꯁꯤ ꯃꯍꯤꯡ ꯑꯗꯨꯗꯒꯤ ꯌꯥꯝꯅ ꯆꯥꯎꯈꯠꯂꯛꯂꯦ ꯍꯥꯏꯕꯒꯤ ꯐꯤꯕꯝꯁꯨ ꯎꯕ ꯐꯪꯏ ꯉꯁꯤ ꯒꯣꯕꯔꯃꯦꯟꯒꯤ ꯁꯥꯔꯕꯤꯁ ꯀꯌꯥ ꯇꯧꯗꯨꯅ ꯏꯃꯨꯡ ꯃꯅꯨꯡ ꯀꯌꯥ ꯌꯥꯝꯅ ꯏꯅꯥꯛ ꯏꯅꯥꯛ ꯈꯨꯟꯅ ꯅꯨꯡꯉꯥꯏꯅ ꯂꯩꯕ ꯏꯃꯨꯡ ꯌꯥꯎꯗꯕ ꯅꯠꯇꯦ ꯑꯃꯔꯣꯝꯗ ꯌꯥꯝꯅ ꯂꯥꯏꯔꯕ ꯑꯗꯒꯤ ꯅꯣꯡꯃꯒꯤ ꯆꯔꯥ ꯅꯥꯝꯃꯗ ꯆꯥꯗꯅ ꯍꯤꯡꯕ ꯏꯃꯨꯡ ꯀꯌꯥꯁꯨ ꯌꯥꯎꯗꯕ ꯅꯠꯇꯦ ꯄꯨꯝꯅꯃꯛ ꯑꯁꯤ ꯄꯨꯟꯁꯤꯜꯂꯒ ꯑꯩꯈꯣꯏ ꯃꯌꯥꯝ ꯄꯨꯟꯅ ꯑꯃꯅ ꯑꯃꯒꯤ ꯑꯋꯥꯠ ꯑꯄꯥ ꯌꯦꯡꯁꯤꯟꯅꯔꯗꯨꯅ ꯏꯃꯨꯡ ꯃꯅꯨꯡ ꯀꯌꯥ ꯅꯨꯡꯁꯤ ꯆꯥꯟꯅꯅ ꯍꯤꯡꯃꯤꯟꯅꯗꯨꯅ ꯃꯅꯤꯄꯨꯔꯒꯤ ꯂꯤꯕꯤꯡ ꯁꯁꯇꯦꯅꯦꯕꯤꯂꯤꯇꯤ ꯑꯁꯤ ꯑꯇꯣꯞꯄ ꯂꯝꯁꯤꯡꯅ ꯇꯝꯖꯅꯤꯡꯉꯥꯏ ꯑꯣꯏꯕ ꯑꯗꯨꯒꯨꯝꯕ ꯁꯛꯐꯝ ꯑꯩꯈꯣꯏꯅ ꯎꯠꯄ ꯉꯝꯃꯤ ꯃꯁꯤꯗ ꯑꯩꯈꯣꯏꯅ ꯈ꯭ꯋꯥꯏꯗꯒꯤ ꯐꯖꯕ ꯍꯥꯏꯔꯒꯗꯤ ꯆꯤꯡꯃꯤ ꯇꯝꯃꯤ ꯖꯥꯠ ꯇꯣꯉꯥꯟ ꯇꯣꯉꯥꯟꯕ ꯑꯣꯏꯔꯕꯁꯨ ꯏꯄꯥ ꯏꯄꯨ ꯍꯥꯛꯇꯛꯇꯒꯤ ꯆꯤꯡ ꯇꯝ ꯑꯅꯤ ꯏꯆꯤꯟ ꯏꯅꯥꯎꯅꯤ ꯍꯥꯏꯕꯒꯤ ꯑꯃꯇ ꯑꯣꯏꯕ ꯋꯥꯈꯜꯂꯣꯟ ꯑꯁꯤꯗ ꯑꯃꯅ ꯑꯃꯕꯨ ꯌꯦꯡꯊꯤꯅꯕ ꯀꯌꯥ ꯂꯩꯔꯕꯁꯨ ꯅꯨꯡꯁꯤꯅꯗꯕ ꯀꯌꯥ ꯌꯥꯎꯔꯕꯁꯨ ꯑꯃꯅ ꯑꯃꯕꯨ ꯉꯥꯛꯄꯤꯅꯗꯨꯅ ꯀꯣꯛꯄꯤꯅꯕ ꯑꯁꯤꯅ ꯃꯔꯝ ꯑꯣꯏꯔꯒ ꯁꯥꯟꯇꯤ ꯂꯩꯅ ꯍꯤꯡꯕ ꯑꯗꯨꯒꯨꯝꯕ ꯂꯩꯕꯥꯛ ꯑꯃ ꯑꯣꯏꯕ ꯉꯝꯕꯅꯤ ꯍꯥꯏꯕꯁꯤ ꯑꯩꯅ ꯍꯥꯏꯅꯤꯡꯏ ꯑꯗꯨꯒꯤ ꯃꯊꯛꯇ ꯉꯁꯤ ꯍꯤꯡꯕꯒꯤ ꯁ꯭ꯇꯦꯟꯗꯔꯠ ꯑꯩꯈꯣꯏꯅ ꯌꯥꯝꯅ ꯍꯣꯡꯂꯛꯂꯦ ꯃꯇꯝ ꯑꯃꯗ ꯏꯄꯥ ꯏꯄꯨꯁꯤꯡꯅ ꯆꯤꯡ ꯇꯝ ꯑꯅꯤ ꯅꯨꯡꯁꯤ ꯆꯥꯟꯅꯅ ꯏꯆꯤꯜ ꯏꯅꯥꯎꯅꯤ ꯍꯥꯏꯕꯒꯤ ꯋꯥꯈꯜꯂꯣꯟꯗ ꯑꯃꯅ ꯑꯃꯕꯨ ꯃꯇꯦꯡ ꯄꯥꯡꯅꯗꯨꯅ ꯍꯤꯡꯃꯤꯟꯅꯔꯝꯕ ꯑꯗꯨꯗꯒꯤ ꯑꯍꯣꯡꯕ ꯀꯌꯥ ꯎꯔꯛꯇꯕꯁꯨ ꯅꯠꯇꯦ ꯍꯧꯖꯤꯛ ꯍꯧꯖꯤꯛ ꯑꯩꯈꯣꯏꯒꯤ ꯃꯅꯤꯄꯨꯔ ꯑꯁꯤꯗ ꯆꯤꯡꯃꯤ ꯇꯝꯃꯤ ꯍꯥꯏꯕꯒꯤ ꯇꯣꯉꯥꯟ ꯇꯣꯉꯥꯟꯕ ꯋꯥꯈꯜꯂꯣꯟ ꯀꯌꯥ ꯄꯨꯊꯣꯛꯅꯗꯨꯅ ꯑꯃꯒ ꯑꯃꯒ ꯅꯨꯡꯁꯤꯅꯗꯕꯒꯤ ꯑꯗꯨꯒꯨꯝꯕ ꯁꯛꯐꯝ ꯀꯌꯥꯁꯨ ꯃꯐꯝ ꯀꯌꯥꯗ ꯑꯩꯈꯣꯏꯅ ꯎꯕ ꯐꯪꯏ ꯇꯧꯏꯒꯨꯝꯕꯁꯨꯡ ꯃꯁꯤ ꯑꯩꯈꯣꯏꯅ ꯏꯄꯥ ꯏꯄꯨꯁꯤꯡꯅ ꯇꯥꯛꯄꯤꯔꯝꯕ ꯂꯝꯆꯠ ꯕꯦꯕꯥꯔ ꯑꯗꯨ ꯅꯤꯡꯁꯤꯡꯉꯨꯔꯕꯗꯤ ꯉꯁꯤꯒꯤ ꯍꯧꯔꯛꯂꯤꯕ ꯆꯥꯔꯣꯅ ꯁꯨꯔꯣꯟ ꯀꯌꯥꯗ ꯑꯁꯣꯏꯕ ꯀꯌꯥ ꯃꯃꯥꯡꯗ ꯊꯣꯛꯈ꯭ꯔꯕꯁꯨ ꯁꯦꯝꯗꯣꯛꯄ ꯉꯝꯒꯅꯤ ꯍꯥꯏꯕ ꯑꯩꯅ ꯊꯥꯖꯕ ꯑꯗꯨꯒꯨꯝꯕ ꯂꯩ ꯃꯁꯤ ꯑꯩꯈꯣꯏꯅ ꯑꯃꯒ ꯑꯃꯒ ꯅꯨꯡꯁꯤ ꯆꯥꯟꯅꯅ ꯋꯥꯈꯜ ꯑꯃꯇ ꯑꯣꯏꯅ ꯍꯤꯡꯃꯤꯟꯅꯔꯕꯗꯤ ꯀꯟꯐ꯭ꯂꯤꯛ ꯀꯌꯥ ꯂꯩꯔꯕꯁꯨ ꯌꯥꯅꯗꯕ ꯅꯨꯡꯁꯤꯅꯗꯕ ꯈꯠꯅ ꯆꯩꯅꯕ ꯀꯌꯥ ꯊꯣꯛꯂꯕꯁꯨ ꯁꯥꯟꯇꯤ ꯄꯨꯔꯛꯄ ꯉꯝꯒꯅꯤ ꯍꯥꯏꯕꯒꯤ ꯑꯁꯤ ꯑꯩꯅ ꯊꯝꯅꯤꯡꯏ ꯑꯩꯈꯣꯏꯒꯤ ꯃꯅꯤꯄꯨꯔꯗ ꯉꯁꯤꯒꯤ ꯂꯤꯕꯤꯡ ꯁꯁꯇꯦꯅꯦꯕꯤꯂꯤꯇꯤ ꯌꯥꯝꯅ ꯆꯥꯎꯈꯠꯂꯦ ꯍꯥꯏꯔꯕꯁꯨ ꯃꯤꯑꯣꯏ ꯀꯌꯥꯒꯤ ꯋꯥꯈꯜꯗ ꯑꯃꯣꯠꯄ ꯅꯠꯇꯕ ꯋꯥꯈꯜꯂꯣꯟ ꯀꯌꯥ ꯄꯨꯊꯣꯛꯇꯕ ꯌꯥꯎꯗꯕ ꯅꯠꯇꯦ ꯃꯁꯤ ꯀꯌꯥ ꯌꯥꯎꯔꯕꯁꯨ ꯑꯩꯈꯣꯏ ꯃꯌꯥꯝ ꯋꯥꯈꯜ ꯑꯃꯇ ꯑꯣꯏꯅ ꯑꯃꯇ ꯑꯣꯏꯕꯒꯤ ꯋꯥꯈꯜꯂꯣꯟ ꯂꯩꯔꯕꯗꯤ ꯃꯁꯤ ꯂꯩꯕꯥꯛ ꯑꯁꯤꯗ ꯉꯁꯤ ꯈꯠꯅ ꯆꯩꯅꯕ ꯅꯨꯡꯉꯥꯏꯅꯗꯕ ꯀꯌꯥ ꯂꯩꯔꯕꯁꯨ ꯑꯩꯈꯣꯏꯅ ꯉꯥꯛꯊꯣꯛꯄ ꯉꯝꯒꯅꯤꯅ ꯈꯜꯂꯤ ꯑꯗꯨꯅ ꯉꯁꯤ ꯉꯁꯤ ꯑꯣꯏꯔꯛꯂꯤꯕ ꯃꯅꯤꯄꯨꯔꯒꯤ ꯂꯤꯕꯤꯡ ꯁꯁꯇꯦꯅꯦꯕꯤꯂꯤꯇꯤ ꯑꯁꯤꯗ ꯍꯥꯏꯔꯒꯗꯤ ꯌꯥꯝꯅ ꯂꯩꯔꯝꯃꯤꯕ ꯏꯄꯥ ꯏꯄꯨꯁꯤꯡꯒꯤ ꯍꯥꯛꯇꯛꯇꯒꯤ ꯂꯩꯔꯝꯃꯤꯕꯗꯨꯗꯒꯤ ꯑꯍꯩ ꯑꯁꯤꯡ ꯀꯌꯥꯁꯨ ꯊꯣꯛꯂꯛꯂꯕ ꯃꯇꯝꯗ ꯍꯧꯖꯤꯛ ꯑꯣꯏꯔꯛꯂꯤꯕ ꯐꯤꯕꯝꯁꯤ ꯌꯥꯝꯅ ꯐꯒꯠꯂꯦ ꯍꯥꯏꯕꯗꯨ ꯑꯩꯅ ꯍꯥꯏꯖꯅꯤꯡꯏ